ꯍꯥꯎ ꯑꯣ ꯇꯥꯕ꯭ꯔꯥ ꯃꯦꯗꯥꯝ ꯑꯣ ꯑꯩ ꯑꯩꯈꯣꯏ ꯍꯟꯗꯛꯀꯤ ꯏꯁꯄꯣꯔꯠꯁꯁꯦ ꯑꯗꯨ ꯅꯣꯡꯁꯨ ꯈꯔ ꯆꯨꯕꯅꯦ ꯈꯔ ꯑꯦꯛꯁꯇꯦꯟ ꯇꯧꯕ ꯌꯥꯒꯦꯔꯥ ꯑꯣ ꯑꯁꯤ ꯁꯦꯞꯇꯦꯝꯕꯔꯒꯤꯗꯣ ꯎꯝ ꯑꯗꯨ ꯀꯔꯤ ꯀꯔꯤ ꯑꯦꯛꯇꯤꯕꯤꯇꯤꯁ ꯂꯩꯒꯦꯔꯥ ꯑꯗꯨ ꯈꯔ ꯃꯦꯗꯥꯝꯅ ꯈꯔ ꯍꯥꯏꯕꯤꯔꯛꯑꯗꯤ ꯐꯒꯗꯕ ꯑꯣ ꯍꯜꯂꯣ ꯃꯦꯗꯥꯝ ꯑꯣ ꯑꯥ ꯑꯥ ꯍꯣꯏ ꯇꯥꯏꯌꯦ ꯇꯥꯏꯌꯦ

ꯑꯣ ꯑꯗꯨꯗꯤ ꯑꯗꯨ ꯑꯗꯨꯝ ꯏꯁꯄꯣꯔꯠ ꯗ꯭ꯔꯦꯁꯀꯨꯝꯕꯗꯤ ꯍꯥꯞꯅꯤꯡꯉꯥꯏꯔꯥ ꯅꯠꯇ꯭ꯔꯒ ꯌꯨꯅꯤꯐꯣꯝ ꯑꯣꯏꯅ ꯂꯥꯛꯅꯤꯡꯉꯥꯏꯔꯥ ꯁꯤꯕꯤꯜ ꯗ꯭ꯔꯦꯁꯇꯥ ꯂꯥꯛꯅꯤꯡꯉꯥꯏꯔꯥꯀꯣ ꯑꯧ ꯏꯁꯄꯣꯔꯠ ꯗ꯭ꯔꯦꯁ ꯑꯣꯏꯅ ꯀꯣ ꯍꯣꯏꯅꯦ ꯑꯗꯨ ꯅꯨꯃꯤꯠ ꯀꯌꯥꯒꯨꯝꯕ ꯇꯧꯒꯗꯧꯕ꯭ꯔꯥ ꯃꯦꯗꯥꯝ ꯑꯣ ꯑꯗꯨ ꯑꯗꯨ ꯑꯗꯨꯒꯤ ꯔꯦꯖꯤꯁꯇ꯭ꯔꯦꯁꯟ ꯐꯤꯒꯨꯝꯕ ꯂꯩꯒꯦꯔꯥ ꯂꯨꯄꯥ ꯀꯌꯥꯒꯨꯝꯕ ꯂꯧꯒꯦꯔꯥ ꯑꯣ ꯍꯣꯏ ꯍꯣꯏ ꯑꯗꯨꯗꯤ ꯑꯗꯨꯗꯤ ꯗꯦꯠ ꯇ꯭ꯋꯦꯟꯇꯤ ꯅꯥꯏꯟ ꯊꯥꯔꯇꯤ ꯑꯗ꯭ꯋꯥꯏꯗꯀꯣ ꯑꯗꯨ ꯀꯔꯤꯒꯨꯝꯕ ꯑꯗꯨ ꯀꯔꯤꯒꯨꯝꯕ ꯍꯦꯕꯤ ꯔꯦꯟꯒꯨꯝꯕ ꯑꯣꯏꯔꯗꯤ ꯑꯦꯛꯁꯇꯦꯟ ꯑꯃꯨꯛꯀ ꯇꯧ